ꯃꯅꯤꯄꯨꯔꯗꯗꯤ ꯏꯟꯁꯨꯔꯦꯟꯁ ꯅꯠꯇ꯭ꯔꯒ ꯕꯦꯡꯀꯤꯡ ꯑꯁꯨꯃꯥꯏꯅ ꯇꯧꯕꯁꯤ ꯏꯟꯁꯨꯔꯦꯟꯁ ꯌꯥꯎꯕ ꯍꯥꯏꯕꯁꯤꯃꯛꯇꯕꯨ ꯆꯍꯤ ꯀꯌꯥꯒꯤ ꯄ꯭ꯂꯥꯟ ꯇꯧꯔꯕ ꯃꯇꯨꯡꯗ ꯌꯥꯎꯔꯛꯀꯗꯣꯔꯤꯕꯅꯤ ꯌꯥꯎꯔꯛꯀꯗꯣꯔꯤꯕꯁꯤꯒꯤ ꯃꯊꯛꯇ ꯏꯟꯁꯨꯔꯦꯟꯁꯀꯤ ꯃꯇꯥꯡꯗꯗꯤ ꯌꯥꯝꯅ ꯈꯨꯗꯣꯡ ꯆꯥꯕꯁꯤ ꯌꯥꯝꯅ ꯑꯗꯨꯛꯀꯤ ꯃꯇꯤꯛ ꯂꯩꯈ꯭ꯔꯦ ꯍꯥꯏꯕꯗꯤ ꯅꯣꯃꯤꯅꯤ ꯂꯩꯔꯛꯀꯅꯤ ꯅꯣꯃꯤꯅꯤ ꯂꯩꯕꯇ ꯅꯠꯇꯅ ꯑꯩꯈꯣꯏ ꯏꯟꯁꯨꯔꯦꯟꯁ ꯑꯃ ꯌꯥꯎꯕ ꯃꯇꯝꯗ ꯃꯥꯒꯤ ꯀꯥꯟꯅꯕ ꯀꯔꯤ ꯀꯔꯤꯅꯣ ꯍꯥꯏꯕꯅꯆꯤꯡꯕ ꯀꯌꯥꯃꯔꯨꯝ ꯂꯩꯔꯤꯕꯅꯤ ꯑꯗꯨꯒ ꯑꯩꯈꯣꯏ ꯂꯥꯏꯔꯕ ꯂꯥꯏꯔꯕꯁꯤꯡ ꯏꯟꯁꯨꯔꯦꯟꯁ ꯌꯥꯎꯕ ꯉꯝꯖꯗꯦ ꯍꯥꯏꯕꯗꯣ ꯂꯩꯇ꯭ꯔꯦ ꯂꯩꯇ꯭ꯔꯦ ꯍꯥꯏꯔꯤꯕꯒꯤ ꯃꯔꯝꯗꯤ ꯏꯟꯁꯨꯔꯦꯟꯁ ꯑꯃ ꯌꯥꯎꯕ ꯃꯇꯝꯗ ꯑꯩꯈꯣꯏꯅ ꯄꯩꯁꯥ ꯊꯤꯕꯒꯤ ꯃꯑꯣꯡ ꯑꯁꯤ ꯏꯁꯥ ꯏꯁꯥꯅ ꯉꯝꯖꯕ ꯆꯥꯡ ꯑꯗꯨꯒꯤ ꯃꯑꯣꯡꯗ ꯈꯜꯂꯒ ꯊꯤꯕ ꯌꯥꯏ ꯊꯥ ꯑꯍꯨꯝ ꯊꯥ ꯇꯔꯨꯛ ꯅꯠꯇ꯭ꯔꯒ ꯆꯍꯤꯗ ꯍꯥꯏꯅ ꯊꯤꯕ ꯌꯥꯏ ꯏꯟꯁꯨꯔꯦꯟꯁ ꯏꯟꯁꯨꯔꯦꯟꯁ ꯑꯃ ꯌꯥꯎꯁꯤꯟꯕ ꯍꯥꯏꯕꯁꯤꯅ ꯏꯃꯨꯡ ꯑꯗꯨꯒꯤ ꯍꯧꯔꯛꯀꯗꯣꯔꯤꯕ ꯑꯉꯥꯡ ꯅꯠꯇ꯭ꯔꯒ ꯏꯃꯨꯡ ꯃꯇꯩ ꯃꯅꯥꯎ ꯑꯃꯒꯤ ꯍꯧꯔꯛꯀꯗꯣꯔꯤꯕ ꯃꯆꯥ ꯑꯗꯨꯒꯨꯝꯕꯗ ꯍꯦꯟꯅ ꯈꯨꯗꯣꯡꯆꯥꯕ ꯐꯪꯏ ꯃꯔꯝꯗꯤ ꯏꯟꯁꯨꯔꯦꯟꯁ ꯑꯃ ꯍꯥꯏꯕꯁꯤ ꯆꯍꯤ ꯀꯌꯥꯃꯨꯛꯀꯤ ꯄ꯭ꯂꯥꯟ ꯑꯣꯏꯕꯅ ꯃꯔꯝ ꯑꯣꯏꯔꯒ ꯃꯥ ꯃꯈꯣꯏ ꯃꯈꯣꯏꯒꯤ ꯃꯆꯥꯁꯤꯡ ꯑꯗꯨꯅ ꯆꯥꯎꯔꯛꯑꯕ ꯃꯇꯨꯡꯗ ꯃꯣꯏ ꯃꯣꯏ ꯃꯣꯏꯒꯤ ꯃꯍꯩ ꯃꯁꯤꯡ ꯇꯝꯕ ꯅꯠꯇ꯭ꯔꯒ ꯂꯥꯏꯔꯤꯛ ꯂꯥꯏꯁꯨ ꯇꯝꯕ ꯃꯄꯥꯜ ꯂꯝꯗ ꯆꯠꯅꯤꯡꯕ ꯈꯣꯠꯅꯤꯡꯕ ꯑꯗꯨꯒꯨꯝꯕꯁꯤꯡꯗ ꯁꯦꯟꯖꯥꯎ ꯑꯣꯏꯅ ꯐꯪꯕ ꯄꯨꯊꯣꯛꯄꯗꯤ ꯉꯝꯖꯗꯕ ꯃꯃꯥ ꯃꯄꯥꯁꯤꯡꯅ ꯏꯟꯁꯨꯔꯦꯟꯁ ꯌꯥꯎꯕꯗꯗꯤ ꯃꯆꯥ ꯃꯁꯨ ꯑꯣꯏꯕꯁꯤꯡ ꯑꯗꯨ ꯃꯄꯥꯜ ꯂꯝꯗ ꯊꯥꯕ ꯅꯠꯇ꯭ꯔꯒ ꯂꯥꯏꯔꯤꯛ ꯂꯥꯏꯁꯨ ꯇꯝꯕ ꯑꯗꯨꯒꯨꯝꯕꯗꯨꯗꯒꯤ ꯊꯦꯡꯅ ꯑꯋꯥꯕ ꯀꯌꯥ ꯊꯦꯡꯅꯒꯗꯕꯁꯤꯡꯗꯒꯤ ꯁꯥꯐꯍꯜꯂꯤ